ꯖꯅꯋꯥꯔꯤ ꯗꯦꯠ ꯁꯤꯛꯁ ꯇꯨ ꯊꯥꯎꯖꯟ ꯇꯣꯏꯟꯇꯤꯒ ꯐꯣꯔ ꯖꯅꯋꯥꯔꯤ ꯗꯦꯠ ꯁꯤꯛꯁ ꯇꯨ ꯊꯥꯎꯖꯟ ꯇꯣꯏꯟꯇꯤꯒ ꯊ꯭ꯔꯤ ꯐꯦꯕꯋꯥꯔꯤ ꯗꯦꯗ ꯊ꯭ꯔꯤ ꯇꯨ ꯊꯥꯎꯖꯟ ꯁꯤꯛꯁꯇꯤꯟ ꯃꯥꯔꯁ ꯗꯦꯗ ꯁꯕꯦꯟꯇꯤꯟ ꯇꯨ ꯊꯥꯎꯖꯟ ꯐꯣꯔꯇꯤꯟ ꯐꯦꯕꯋꯥꯔꯤ ꯗꯦꯗ ꯁꯤꯛꯁ ꯇꯨ ꯊꯥꯎꯖꯟ ꯐꯥꯏꯞ